ꯍꯂꯣ ꯃꯥꯅꯦ ꯍꯥꯏꯕꯤꯌꯨ ꯀꯅꯥ ꯑꯣꯏꯕꯤꯔꯒꯦ ꯑ ꯎꯝ ꯃꯤꯡ ꯄꯨꯁꯄꯥ ꯀꯧꯕ ꯎꯝ ꯍꯥꯏꯕꯤꯌꯨ ꯍꯥꯏꯕꯤꯌꯨ ꯎꯝ ꯑꯗꯨ ꯗꯥꯏꯔꯦꯛꯇꯔ ꯁꯥꯍꯦꯞ ꯏꯁꯀ꯭ꯔꯤꯟ ꯔꯥꯏꯇꯔꯁꯤ ꯑꯩ ꯍꯥꯏꯖꯔꯛꯑꯒꯦ ꯑꯍꯥꯟꯕꯗ ꯍꯧꯖꯤꯛꯀꯤ ꯆꯟꯗꯅꯤ ꯎꯗꯨ ꯇꯧꯈꯤꯕꯅꯤꯅ ꯍꯟꯗꯛꯇꯤ ꯕ꯭ꯂꯦꯛ ꯎꯠ ꯑꯣꯏꯅ ꯇꯧꯔꯁꯤ ꯄꯨꯁꯄꯥ ꯊ꯭ꯔꯤꯗ ꯑꯐ꯭ꯔꯤꯀꯥꯗ ꯐꯪꯕꯗꯨ ꯑꯣꯏꯅ ꯇꯧꯔꯁꯤ ꯄꯥꯡꯕꯗꯨ ꯑꯣꯏꯅ ꯇꯧꯔꯒ ꯅꯝꯕꯅ ꯐꯖꯔꯣꯏꯗ꯭ꯔꯥ ꯗꯥꯏꯔꯛꯇꯔ ꯁꯥꯍꯦꯞ ꯑꯗꯨ ꯃꯊꯪ ꯄꯨꯁꯄꯥꯒꯤ ꯍꯦꯔꯣꯏꯟꯗꯨ ꯁꯤꯟꯗꯣꯛꯑꯁꯦ ꯍꯦꯔꯣꯏꯜ ꯑꯃ ꯁꯤꯟꯗꯣꯛꯑꯒ ꯃꯑꯣꯡ ꯇꯥꯕ ꯍꯦꯔꯣꯏꯜ ꯑꯃ ꯍꯥꯞꯄꯁꯦ ꯗꯥꯏꯔꯦꯛꯇꯔꯒꯤ ꯑꯄꯥꯝꯕ ꯀꯔꯤ ꯂꯩꯒꯦ ꯍꯧꯖꯤꯛꯁꯦ

ꯎꯝ ꯑ ꯑꯗꯨꯒ ꯄꯨꯂꯤꯁꯀꯤ ꯔꯣꯜꯗꯣ ꯎꯝ ꯄꯨꯂꯤꯁꯀꯤ ꯔꯣꯜꯗꯨꯁꯨ ꯌꯥꯒꯅꯤꯗ ꯗꯥꯏꯔꯦꯛꯇꯔꯅ ꯑꯄꯥꯝꯕꯗꯨ ꯑꯗꯨꯝ ꯈꯟꯕꯤꯕ ꯌꯥꯒꯅꯤ ꯃꯣꯏꯗ ꯑꯗꯨꯝ ꯇꯧꯕ ꯈꯣꯠꯄ ꯑꯃ ꯑꯃ ꯇꯧꯕ ꯌꯥꯒꯅꯤ ꯏꯁꯀ꯭ꯔꯤꯟ ꯔꯥꯏꯇꯔꯒꯤ ꯑꯣꯏꯅ ꯑꯩꯅ ꯑꯗꯨꯝ ꯏꯖꯔꯛꯑꯒꯦ ꯑꯗꯨꯗꯨꯒ ꯑꯇꯣꯞ ꯑꯇꯣꯞꯄ ꯃꯈꯩꯒꯤ ꯃꯦꯀꯞꯀꯤ ꯀꯩꯒꯤ ꯇꯧꯕ ꯈꯣꯠꯄꯁꯤꯡꯗꯨꯅ ꯗꯥꯏꯔꯦꯛꯇꯔꯅ ꯁꯤꯟꯕꯤꯕ ꯌꯥꯒꯗ꯭ꯔꯥ ꯑꯣ ꯀꯌꯥꯝ ꯎꯝ ꯀꯦꯃꯔꯥꯃꯦꯟ ꯑꯗꯨꯒ ꯑꯗꯥꯒꯤꯁꯨ ꯗꯥꯏꯔꯦꯛꯇꯔꯅ ꯍꯥꯟꯅꯒꯤ ꯂꯩꯔꯝꯕ ꯌꯥꯏ ꯑꯗꯨꯕꯨ ꯍꯧꯖꯤꯛꯇꯤ ꯑꯐ꯭ꯔꯤꯀꯥꯗ ꯅꯝꯒꯗꯕꯅꯤꯅ ꯑꯐ꯭ꯔꯤꯀꯥꯒꯤ ꯖꯪꯒꯜꯒꯤꯁꯨ ꯃꯇꯦꯛ ꯑꯃ ꯌꯥꯎꯒꯗꯕꯅꯤꯅ ꯍꯧꯖꯤꯛ ꯍꯧꯖꯤꯛꯁꯤ ꯌꯥꯗ꯭ꯔꯦ ꯑꯗꯨꯅ ꯌꯥꯔꯒꯗꯤ ꯗꯥꯏꯔꯦꯛꯇꯔ ꯅꯣꯏ ꯈꯔ ꯊꯨꯖꯤꯟꯕꯤꯕꯅ ꯐꯥꯒꯗ꯭ꯔꯥ ꯃꯑꯣꯡꯁꯤ ꯗꯥꯏꯔꯦꯛꯇꯔꯅ ꯍꯥꯏꯐꯦꯠꯇꯪ ꯍꯥꯏꯕꯤꯔꯛꯑꯒꯗꯤ ꯑꯩꯅ ꯏꯕ ꯍꯧꯖꯔꯒꯦ ꯇꯧꯕꯅꯤ ꯃꯑꯣꯡꯁꯤ ꯀꯃꯥꯏꯅ ꯇꯧꯕꯅꯣ ꯀꯔꯤꯒꯤ ꯃꯑꯣꯡꯗ ꯇꯧꯍꯟꯁꯤꯒꯦ ꯍꯟꯗꯛꯅ ꯑꯅꯧꯕ ꯑꯣꯏꯒꯗꯧꯕꯅꯤꯅ ꯍꯥꯟꯅꯒꯤꯗꯨꯗꯒꯤ ꯃꯑꯣꯡ ꯇꯥꯅ ꯂꯩꯒꯅꯤ ꯍꯥꯏꯕꯗꯨꯅꯤ ꯍꯥꯟꯅꯒꯤ ꯃꯑꯣꯡꯗꯨ ꯍꯥꯟꯅꯒꯤ ꯃꯑꯣꯡꯗꯨꯗꯒꯤ ꯁꯦꯝꯗꯣꯛꯄ ꯁꯦꯝꯖꯤꯟꯕ ꯇꯧꯁꯤ ꯍꯥꯏꯕꯗꯨꯅꯤ ꯍꯥꯟꯅꯒꯤꯗꯨꯗꯒꯤ ꯍꯦꯟꯅ ꯅꯥꯟꯕ ꯐꯖꯕ ꯃꯑꯣꯡ ꯇꯥꯕꯗꯨ ꯇꯧꯍꯟꯁꯤ ꯍꯟꯗꯛꯅ ꯌꯥꯝꯅ ꯌꯦꯡꯈꯤꯕ ꯃꯇꯨꯡꯏꯟꯅ ꯍꯟꯗꯛꯅ ꯍꯦꯟꯅ ꯌꯦꯡꯉꯕ ꯇꯧꯍꯟꯁꯤꯔ ꯗꯥꯏꯔꯦꯛꯇꯔꯒꯤ ꯑꯄꯥꯝꯕꯗꯨ ꯍꯥꯏꯌꯨ ꯗꯥꯏꯔꯦꯛꯇꯔꯒꯤ ꯃꯣꯠꯁꯨ ꯈꯔ ꯐꯣꯡꯗꯣꯛꯄꯤꯌꯨ ꯍꯌꯦꯡ ꯑꯩꯅ ꯏꯔꯛꯄ ꯃꯇꯝꯗ ꯏꯁꯀ꯭ꯔꯤꯟ ꯏꯔꯛꯄ ꯃꯇꯝꯗ ꯌꯥꯝꯅ ꯅꯨꯡꯉꯥꯏꯅꯕ ꯃꯑꯣꯡꯗ ꯀꯔꯝꯕꯅ ꯍꯦꯟꯅ ꯐꯖꯒꯦ ꯍꯥꯏꯕꯗꯨꯁꯨ ꯗꯥꯏꯔꯦꯛꯇꯔꯅ ꯈꯔ ꯐꯣꯡꯗꯣꯛꯄꯤꯌꯨ ꯌꯥꯝ ꯐꯔꯦ ꯌꯥꯝ ꯐꯔꯦ ꯗꯥꯏꯔꯦꯛꯇꯔꯒ ꯋꯥꯔꯤ ꯁꯥꯅꯖꯕ ꯌꯥꯝ ꯅꯨꯡꯉꯥꯏꯖꯔꯦ ꯃꯈꯥ ꯇꯥꯕꯁꯨ ꯅꯝꯅꯕ ꯇꯧꯁꯤ